ꯍꯧꯖꯤꯛ ꯍꯧꯖꯤꯛꯀꯥꯟꯒꯤ ꯊꯕꯛ ꯑꯅꯧꯕ ꯑꯁꯤꯁꯦ ꯌꯨꯇꯨꯕꯔꯁ ꯇꯧꯕ ꯂꯝ ꯀꯣꯏꯅ ꯆꯠꯄ ꯐꯥꯒꯤ ꯖꯨꯒꯥꯏ ꯇꯧꯕ ꯏꯁꯄꯣꯔꯠ ꯅꯠꯇ꯭ꯔꯒ ꯃꯣꯕꯥꯏꯜ ꯒꯦꯝꯗꯒꯤ ꯀꯦꯔꯤꯌꯔ ꯏꯁꯄꯣꯔꯠꯇꯒꯤ ꯀꯦꯔꯤꯌꯔ ꯑꯣꯟꯂꯥꯏꯟꯗꯗ ꯇ꯭ꯔꯦꯗꯤꯡ ꯇꯧꯕ ꯁꯦꯟꯇ꯭ꯔꯦꯜ ꯅꯠꯇ꯭ꯔꯒ ꯏꯁꯇꯦꯠꯁꯀꯤ ꯊꯕꯛꯒꯨꯝꯕ ꯃꯦꯗꯤꯀꯦꯜꯒꯤ ꯑꯣꯏꯅꯁꯨ ꯌꯥꯏ ꯊꯣꯛꯂꯦ ꯌꯨꯇꯨꯕꯔꯈꯣꯏꯅ ꯑꯥꯏꯗꯤꯌꯥ ꯃꯈꯜ ꯃꯈꯜ ꯍꯥꯞꯄꯤꯌꯦ ꯑꯗꯨꯅ ꯃꯤ ꯃꯌꯥꯝꯗ ꯑꯦꯋꯥꯔꯅꯦꯁ ꯄꯤꯕꯁꯨ ꯌꯥꯎꯋꯦ ꯈꯨꯗꯝ ꯑꯣꯏꯅ ꯑꯣꯟꯂꯥꯏꯟ ꯐꯣꯔꯝ ꯑꯃ ꯔꯦꯖꯤꯁꯇꯔ ꯇꯧꯕꯒꯨꯝꯕ ꯏꯁꯇꯦꯞ ꯃꯌꯥꯝ ꯇꯥꯛꯄꯤꯕ ꯑꯗꯨꯒ ꯃꯦꯆꯤꯟ ꯑꯃ ꯅꯠꯇ꯭ꯔꯒ ꯃꯣꯕꯥꯏꯜ ꯑꯅꯧꯕ ꯁꯦꯝꯕ ꯎꯞꯗꯦꯠ ꯇꯧꯕꯒꯨꯝꯕ ꯏꯟꯐꯣꯔꯃꯦꯁꯟ ꯄꯤꯕ ꯑꯗꯨꯒ ꯂꯝ ꯀꯣꯏꯅ ꯆꯠꯄꯈꯣꯏꯁꯨ ꯖꯒꯥ ꯑꯐꯕ ꯃꯤꯅ ꯈꯪꯗꯕ ꯅꯠꯇ꯭ꯔꯒ ꯌꯥꯝ ꯐꯦꯃꯁ ꯑꯣꯏꯕ ꯑꯦꯋꯥꯔꯅꯦꯁ ꯃꯤ ꯃꯌꯥꯝꯗ ꯄꯤꯕꯅꯤ ꯑꯗꯨꯒ ꯐꯥꯒꯤ ꯖꯨꯒꯥꯏꯈꯣꯏꯅ ꯃꯤꯒꯤꯃꯨꯛ ꯎꯞꯂꯤꯐ ꯇꯧꯕꯤꯕ ꯏꯁꯇ꯭ꯔꯦꯁꯀꯨꯝꯕ ꯂꯧꯊꯣꯛꯄꯤꯕ ꯉꯝꯃꯦ ꯃꯣꯏ ꯂꯣꯏꯅꯃꯛꯅ ꯃꯤ ꯃꯌꯥꯝꯗꯨꯗ ꯍꯔꯥꯎꯕ ꯑꯃꯁꯨꯡ ꯅꯨꯡꯉꯥꯏꯕ ꯄꯨꯟꯁꯤ ꯑꯃ ꯄꯨꯔꯛꯏ ꯚꯥꯔꯠꯀꯤ ꯅꯍꯥꯔꯣꯜꯁꯤꯡꯅ ꯈ꯭ꯋꯥꯏꯗꯒꯤ ꯄꯦꯟꯕ ꯄꯨꯟꯁꯤꯗ ꯑꯁꯤꯁꯦ ꯁꯔꯀꯥꯔꯒꯤ ꯊꯕꯛ ꯇꯣꯂꯣꯞ ꯑꯆꯧꯕ ꯊꯕꯛ ꯀꯔꯞꯁꯟ ꯂꯩꯇꯕ ꯁꯔꯀꯥꯔ ꯌꯥꯝꯅ ꯑꯦꯠꯚꯥꯟꯁ ꯇꯧꯈꯤꯕ ꯗꯦꯚꯦꯂꯞꯃꯦꯟ ꯑꯗꯨꯒꯨꯝꯕꯅꯤ